ꯀꯅꯥꯅꯣ ꯁꯤ ꯑꯣ ꯑꯩ ꯑꯉꯥꯡꯁꯦ ꯍꯣꯁꯇꯦꯜꯗ ꯊꯝꯕꯤꯒ꯭ꯔ ꯃꯣꯏꯅ ꯁ꯭ꯀꯨꯜ ꯂꯥꯛꯇꯕ꯭ꯔꯥ ꯍꯪꯕꯗꯨꯗꯤ ꯑꯩꯒꯤ ꯑꯉꯥꯡꯗꯣ ꯍꯣꯁꯇꯦꯜꯗ ꯂꯩꯌꯦ ꯍꯣꯏ ꯅꯣꯏ ꯁ꯭ꯀꯨꯜꯒꯤ ꯅꯣꯏ ꯁ꯭ꯀꯨꯜꯒꯤꯗ ꯂꯩꯕꯅꯦ ꯑꯩꯉꯣꯟꯗ ꯁ꯭ꯀꯨꯜꯗ ꯂꯩꯕ꯭ꯔꯌꯦ ꯑꯩꯗꯤ ꯁꯤꯔꯦ ꯎꯝ ꯑꯗꯨꯗꯤ ꯅꯣꯏꯅ ꯐꯨꯕ ꯌꯥꯎꯕ ꯂꯣꯏ ꯑꯗꯨꯝ ꯐꯨꯕꯤꯔꯣ ꯇꯧꯕꯤꯒ꯭ꯔꯣ ꯀꯝꯄ꯭ꯂꯦꯟ ꯂꯥꯛꯑꯣꯏ ꯃꯤ ꯑꯣꯏꯅꯕ ꯅꯣꯏꯅ ꯈꯔ ꯁꯦꯝꯕꯤꯌꯣ ꯌꯨꯝꯗꯁꯨ ꯍꯥꯏꯕ ꯏꯟꯗꯕꯅ ꯑꯗꯒꯤ ꯍꯣꯁꯇꯦꯜꯗ ꯊꯝꯈ꯭ꯔꯝꯃꯦ ꯑꯗꯨ ꯍꯣꯏ ꯈꯔ ꯇꯣꯉꯥꯜꯂꯤ ꯑꯗꯨ ꯑꯩꯒꯤ ꯑꯉꯥꯡ ꯑꯣꯏꯗꯕ꯭ꯔꯥ ꯍꯥꯏꯁꯨ ꯒ꯭ꯌꯥꯟ ꯇꯥꯗꯦ ꯑꯗꯨꯅꯦ ꯑꯩꯒꯤ ꯑꯉꯥꯡ ꯑꯇꯣꯞꯄꯗꯤ ꯑꯗꯨꯃꯥꯏꯅ ꯇꯧꯗꯦ ꯑꯗꯨꯒꯤ ꯑꯉꯥꯡꯗꯨꯗꯤ ꯁꯛꯁꯨ ꯑꯩꯈꯣꯏꯒꯤ ꯃꯥꯟꯗꯦ ꯁꯛꯇꯣ ꯏꯃꯨ ꯃꯨꯔꯒ ꯐꯨꯔꯅꯤ ꯑꯉꯥꯡꯗꯨ

ꯍꯣꯏ ꯍꯣꯏ ꯑꯗꯨꯃꯥꯏꯅ ꯇꯧꯕꯤꯔꯗꯤ ꯎꯝ ꯍꯣꯏ ꯑꯗꯨꯃꯥꯏꯅ ꯇꯧꯕꯤꯔꯛꯄꯒꯤꯗꯃꯛ ꯌꯥꯝ ꯅꯨꯡꯉꯥꯏꯔꯦ ꯄ꯭ꯔꯤꯟꯁꯤꯄꯥꯜꯕꯨ ꯑꯁ ꯑꯗꯨ ꯀꯔꯝꯃꯥꯏꯅ ꯇꯧꯒꯦꯔꯥꯀꯣ ꯅꯣꯏꯅ ꯈꯔ ꯌꯥꯕ ꯌꯥꯕ ꯇꯧꯕꯤꯔꯗꯤ ꯐꯒꯅꯤ ꯑꯩꯈꯣꯏꯗꯤ ꯌꯨꯝ ꯂꯥꯞꯃꯟꯕꯒꯤ ꯂꯥꯛꯅꯤꯡꯉꯥꯏ ꯃꯇꯝꯁꯨ ꯂꯩꯔꯣꯏꯅꯦ ꯒꯥꯔꯤꯒꯨꯝꯕ ꯍꯧꯖꯤꯛꯀꯥꯟꯗꯤ ꯕꯟꯁꯨ ꯑꯣꯏꯕꯒꯤ ꯍꯣꯏ ꯍꯣꯏ ꯊꯥꯔꯛꯀꯦ ꯑꯗꯨ ꯍꯣꯁꯇꯦꯜꯒꯤ ꯑꯣꯖꯥꯁꯤꯡꯅ ꯐꯖꯅ ꯌꯦꯡꯁꯤꯟꯗꯕꯒꯤꯔꯥꯀꯣ ꯃꯃꯥ ꯃꯄꯥ ꯈꯔꯗꯤ ꯃꯃꯥ ꯃꯄꯥ ꯈꯔꯗꯤ ꯀꯝꯄ꯭ꯂꯦꯟ ꯐꯖꯅ ꯇꯧꯋꯤꯀꯣ ꯑꯗꯨ ꯑꯉꯥꯡꯕꯨ ꯈꯔꯒ ꯊꯦꯡꯅꯒꯦ ꯍꯥꯏꯔꯁꯨ ꯈꯨꯝꯃꯒꯦ ꯍꯥꯏꯔꯁꯨ ꯑꯁ ꯎꯝ ꯑꯗꯨꯅꯦ ꯅꯣꯏꯒꯤ ꯁ꯭ꯀꯨꯜ ꯃꯤꯡꯆꯠꯁꯨ ꯊꯤꯌꯦꯅ ꯑꯗꯨ ꯎꯝ ꯃꯣꯏꯒꯤ ꯑꯗꯨ ꯅꯍꯥꯟꯁꯨ ꯑꯉꯥꯡ ꯐꯨꯅꯩ ꯍꯥꯏꯅꯔ ꯐꯨꯏ ꯀꯟꯅꯁꯨ ꯐꯨꯕꯤꯌꯦ ꯍꯥꯏꯅꯁꯨ ꯄꯥꯎꯁꯨ ꯇꯥꯏꯌꯦ ꯑꯩ ꯑꯩꯗꯤ ꯍꯣꯏ ꯍꯣꯏ ꯑꯩꯒꯤ ꯑꯉꯥꯡꯗꯨꯁꯨ ꯑꯣꯖꯥ ꯈꯣꯏꯅ ꯈꯔ ꯌꯦꯡꯁꯤꯟꯕꯤꯈ꯭ꯔꯣ